ꯍꯜꯂꯣ

ꯑꯗꯣ ꯆꯥꯛ ꯆꯥꯕꯗ ꯄꯩꯁꯥꯗꯤ ꯀꯌꯥꯝ ꯂꯧꯒꯦ ꯄꯨꯡ ꯀꯌꯥꯗ ꯆꯥꯕꯅꯣ ꯑꯩꯈꯣꯏ ꯃꯤ ꯑꯩꯈꯣꯏ ꯃꯤ ꯃꯉꯥ ꯇꯔꯥ ꯂꯥꯛꯂꯒ ꯄꯨꯟꯅ ꯆꯥꯃꯤꯟꯅꯕꯒꯤ ꯈꯨꯗꯣꯡ ꯆꯥꯕꯗꯤ ꯐꯪꯕ꯭ꯔꯣ ꯅꯨꯃꯤꯠ ꯃꯉꯥ ꯇꯔꯨꯛꯅꯤꯇꯒꯤ ꯑꯗꯣ ꯏꯔꯣꯟꯕꯒꯨꯝꯕ ꯀꯔꯤꯒꯨꯝꯕꯗꯤ ꯐꯪꯕ꯭ꯔꯣ ꯏꯔꯣꯟꯕ ꯇꯣꯉꯥꯟꯅ ꯂꯧꯕꯗꯨ ꯄꯩꯁꯥ ꯅꯈꯣꯏ ꯇꯣꯉꯥꯟꯅ ꯂꯧꯕ꯭ꯔꯣ ꯑꯣ ꯑꯗꯨꯗꯤ ꯐꯔꯦ ꯑꯩꯈꯣꯏ ꯃꯤ ꯀꯨꯟꯃꯨꯛ ꯂꯥꯛꯀꯅꯤ ꯑꯗꯨꯒꯤ ꯑꯦꯔꯦꯟꯖ ꯇꯧꯕꯤꯔꯝꯃꯣ ꯑꯗꯨꯗꯤ ꯑꯩ ꯍꯥꯏꯔꯛꯂꯒꯦꯀꯣ ꯐꯔꯦ ꯑꯗꯨꯗꯤ ꯊꯝꯃꯒꯦ ꯌꯥꯝ ꯅꯨꯡꯉꯥꯏꯔꯤꯗ